ꯑꯩꯅ ꯀ꯭ꯂꯥꯁ ꯅꯔꯁꯔꯤꯗꯒꯤꯅ ꯀ꯭ꯂꯥꯁ ꯇꯨ ꯐꯥꯎꯕꯅ ꯏꯁꯇꯔꯟ ꯁ꯭ꯇꯥꯔ ꯏꯪꯂꯤꯁ ꯁ꯭ꯀꯨꯜ ꯑꯅ ꯈꯥꯡꯕꯣꯛꯇ ꯇꯝꯃꯛꯑꯦ ꯑꯗꯨꯒ ꯀ꯭ꯂꯥꯁ ꯐꯣꯔꯗ ꯀꯥꯜꯂꯛꯑꯦ ꯑꯗꯨꯒ ꯐꯣꯔꯅ ꯁꯔꯀꯥꯔꯒꯤ ꯁ꯭ꯀꯨꯜ ꯑꯃꯗ ꯇꯝꯃꯤ ꯐꯣꯔꯗꯒꯤꯅ ꯁꯤꯛꯁꯐꯥꯎ ꯑꯃ ꯁꯤꯛꯁꯇꯒꯤꯅ ꯇꯦꯟꯐꯧ ꯑꯃꯅ ꯇꯥꯖꯇ ꯇꯝꯃꯤ ꯇꯥꯖꯇ ꯀ꯭ꯂꯥꯁ ꯇꯦꯟ ꯇꯦꯁ ꯍꯟꯗ꯭ꯔꯦꯠ ꯐ꯭ꯂꯋꯥꯔꯗ ꯑꯣꯏꯕꯅ ꯍꯟꯗ꯭ꯔꯦꯠ ꯐ꯭ꯂꯋꯥꯔꯗ ꯑꯦꯛꯖꯥꯝ ꯊꯥꯅꯕ ꯊꯥ ꯑꯍꯨꯝ ꯕꯣꯔꯗꯤꯡ ꯂꯩꯔꯦ ꯑꯦꯛꯖꯥꯝ ꯂꯣꯏꯔꯕ ꯃꯇꯨꯡꯗ ꯇꯦꯟ ꯄꯥꯁ ꯇꯧꯔꯦ ꯑꯗꯨꯒꯤ ꯃꯇꯨꯡꯗ ꯇꯨꯌꯦꯜꯐꯅ ꯊꯧꯕꯥꯜꯒꯤ ꯖꯦꯅꯤꯠꯇ ꯇꯝꯃꯤ ꯖꯦꯅꯤꯠꯇ ꯑꯃ ꯊꯥ ꯑꯍꯨꯝ ꯕꯣꯔꯗꯤꯡ ꯂꯩꯔꯦ ꯇꯨꯌꯦꯜꯐ ꯊꯥꯔꯝꯗꯥꯏꯗ